ꯃꯅꯤꯄꯨꯔꯤ ꯂꯣꯜ ꯑꯁꯤ ꯁꯍꯤꯇ꯭ꯌꯥ ꯁꯩꯔꯦꯡ ꯑꯃꯁꯨꯡ ꯀꯂꯥꯒꯤ ꯃꯁꯛ ꯇꯥꯛꯄꯗ ꯍꯦꯟꯅ ꯆꯥꯎꯈꯠꯂꯛꯏ ꯏꯄꯤꯛ ꯁꯩꯔꯦꯡ ꯈꯣꯡꯖꯣꯝ ꯄꯔꯕ ꯑꯃꯁꯨꯡ ꯂꯥꯏꯔꯤꯛ ꯃꯑꯣꯡ ꯈꯨꯂꯪ ꯏꯁꯩꯒꯨꯝꯕ ꯆꯍꯤ ꯂꯤꯁꯤꯡ ꯀꯌꯥꯒꯤ ꯆꯠꯅꯕꯤꯁꯤꯡꯒꯤ ꯈꯨꯊꯥꯡꯗ ꯀꯜꯆꯔꯦꯜ ꯅꯦꯔꯦꯇꯤꯞꯁꯤꯡꯕꯨ ꯌꯥꯑꯣꯜꯂꯤ ꯃꯁꯤꯅ ꯔꯥꯁ ꯂꯤꯂꯥ ꯑꯃꯁꯨꯡ ꯂꯥꯏ ꯍꯔꯥꯎꯕꯒꯨꯝꯕ ꯄꯥꯔꯐꯣꯃꯤꯡ ꯑꯥꯔꯇꯤꯁꯁꯤꯡꯗ ꯃꯅꯤꯄꯨꯔꯤ ꯑꯥꯏꯗꯦꯟꯇꯤꯇꯤ ꯍꯦꯟꯅ ꯃꯄꯥꯡꯒꯜ ꯀꯜꯍꯜꯂꯤ ꯁꯩꯔꯦꯡ ꯑꯃꯁꯨꯡ ꯋꯥꯔꯤ ꯁꯥꯟꯅꯕ ꯄꯨꯟꯁꯤꯟꯗꯨꯅ ꯄꯨꯋꯥꯔꯤꯒꯤ ꯋꯥꯔꯤꯁꯤꯡ ꯑꯃꯁꯨꯡ ꯋꯥꯔꯤꯁꯤꯡ ꯑꯃꯁꯨꯡ ꯏꯁꯄꯤꯔꯤꯆꯨꯌꯦꯜ ꯊꯤꯝꯁꯤꯡ ꯐꯣꯡꯗꯣꯛꯏ ꯃꯣꯔꯗꯟ ꯃꯅꯤꯄꯨꯔꯤ ꯂꯤꯇꯦꯔꯦꯆꯔꯅ ꯂꯤꯒꯦꯁꯤ ꯑꯁꯤ ꯃꯈꯥ ꯆꯠꯊꯔꯤ ꯇ꯭ꯔꯦꯗꯤꯁꯅꯦꯜ ꯑꯦꯁꯊꯦꯇꯤꯛꯁꯄꯨ ꯏꯀꯥꯏ ꯈꯨꯝꯅꯕꯒ ꯂꯣꯏꯅꯅ ꯃꯇꯝꯁꯤꯡꯒꯤ ꯋꯥꯐꯝꯁꯤꯡ ꯊꯤꯖꯤꯜꯂꯤ ꯂꯣꯜ ꯑꯁꯤꯅ ꯄꯥꯎ ꯐꯥꯎꯅꯅꯕꯒꯤ ꯄꯥꯝꯕꯩ ꯑꯃ ꯑꯣꯏꯅ ꯊꯕꯛ ꯇꯧꯕꯗ ꯅꯠꯇꯅ ꯏꯟꯗꯤꯖꯤꯅꯁ ꯅꯣꯂꯦꯖ ꯑꯃꯁꯨꯡ ꯀꯜꯆꯔꯦꯜ ꯕꯦꯂꯨꯁꯤꯡꯁꯨ ꯉꯥꯛꯇꯨꯅ ꯊꯝꯂꯤ ꯃꯁꯤꯅ ꯃꯅꯤꯄꯨꯔ ꯑꯃꯁꯨꯡ ꯃꯄꯥꯜ ꯂꯩꯕꯥꯛꯁꯤꯡꯗ ꯑꯥꯔꯇꯤꯁꯇꯤꯛ ꯀ꯭ꯔꯦꯇꯤꯕꯤꯇꯤ ꯑꯃꯁꯨꯡ ꯀꯜꯆꯔꯦꯜ ꯄ꯭ꯔꯤꯖꯥꯔꯕꯦꯁꯟ ꯑꯅꯤꯃꯛꯀꯤ ꯕꯥꯏꯕ꯭ꯔꯦꯟ ꯃꯦꯗꯤꯌꯝ ꯑꯃ ꯑꯣꯏꯍꯜꯂꯤ